ꯑꯩꯈꯣꯏꯒꯤꯗꯤ ꯀꯛꯆꯤꯡ ꯑꯗꯨꯒ ꯑꯦꯔꯤꯌꯥ ꯁ꯭ꯋꯥꯏꯗ ꯂꯩꯕ ꯍꯣꯜꯁꯤꯡꯁꯦ ꯃꯃꯤꯡ ꯆꯠꯄ ꯂꯩꯔꯤꯁꯤꯡꯁꯦ ꯑꯗꯨꯝ ꯗ꯭ꯔꯃꯥꯒꯤ ꯑꯣꯏꯕ ꯊꯤꯌꯦꯇꯔ ꯗ꯭ꯔꯃꯥꯒꯤ ꯑꯣꯏꯕ ꯁꯤꯗ ꯀꯦ ꯇꯤ ꯌꯨ ꯂꯩꯔꯦ ꯑꯗꯨꯗꯨꯒ ꯐꯜꯤꯃ ꯀꯥꯞꯄ ꯍꯣꯜ ꯑꯣꯏꯅ ꯑꯅꯤ ꯏꯟꯗ꯭ꯔꯥꯅꯤ ꯍꯣꯜ ꯑꯗꯨꯗꯨꯒ ꯑꯖꯥꯠ ꯍꯣꯜ ꯑꯅꯤ ꯂꯩꯔꯦ ꯑꯅꯤꯁꯤꯗ ꯑꯗꯨꯝ ꯐꯜꯤꯃꯡꯁꯦ ꯑꯌꯥꯝꯕꯅ ꯑꯗꯨꯝ ꯀꯥꯞꯄꯦ ꯑꯗꯨꯝ ꯍꯥꯏꯇꯥꯔꯦ ꯑꯗꯨ ꯀꯥꯞꯄꯁꯤꯗ ꯑꯌꯥꯝꯕꯅ ꯈꯔ ꯈꯤꯇꯪ ꯃꯃꯤꯡ ꯃꯃꯤꯡ ꯂꯩꯕ ꯐꯜꯤꯃ ꯍꯥꯏꯗꯤ ꯈꯤꯇꯪ ꯑꯩꯈꯣꯏꯅ ꯌꯦꯡꯕꯗꯁꯨ ꯀꯥꯟꯅꯒꯗꯧ ꯃꯥꯟꯕ ꯃꯃꯤꯡ ꯂꯩꯕ ꯐꯜꯤꯃꯁꯤꯡ ꯑꯗꯨꯝ ꯂꯥꯛꯄ ꯃꯇꯝꯗ ꯑꯌꯥꯝꯕꯅ ꯑꯗꯨꯝ ꯌꯦꯡꯉꯦ ꯌꯦꯡꯉꯦ ꯐꯜꯤꯃꯁꯤꯡꯗꯣ ꯌꯦꯡꯉꯒ ꯑꯩꯈꯣꯏꯗ ꯀꯥꯅꯕꯁꯨ ꯑꯗꯨꯝ ꯐꯪꯉꯦ ꯑꯗꯨꯒ ꯆꯠꯄ ꯄꯥꯝꯕꯁꯦ ꯑꯩꯒꯤ ꯐꯦꯃꯤꯂꯤ ꯑꯩꯒꯤ ꯏꯆꯥ ꯑꯩꯒꯤ ꯏꯄꯨꯔꯣꯏꯕ ꯑꯗꯨꯒ ꯑꯩꯒꯤ ꯐꯦꯃꯤꯂꯤ ꯄꯨꯟꯅ ꯑꯗꯨꯝ ꯆꯠꯄ ꯑꯩꯈꯣꯏ ꯃꯌꯥꯝ ꯑꯦꯟꯖꯣꯏ ꯇꯧꯕꯗ ꯑꯗꯨꯝ ꯄꯥꯝꯃꯦ